ꯇ꯭ꯋꯦꯟꯇꯤ ꯐꯥꯏꯚ ꯖꯨꯟ ꯇꯨ ꯊꯥꯎꯖꯟ ꯊ꯭ꯔꯤ ꯐꯤꯞꯇꯤꯟ ꯖꯨꯂꯥꯏ ꯇꯨ ꯊꯥꯎꯖꯟ ꯇ꯭ꯋꯦꯟꯇꯤ ꯊ꯭ꯔꯤ ꯇꯦꯟ ꯑꯒꯁ ꯇꯨ ꯊꯥꯎꯖꯟ ꯇ꯭ꯋꯦꯟꯇꯤ ꯊ꯭ꯔꯤ ꯁꯤꯛꯁꯇꯤꯟ ꯐꯦꯕꯋꯥꯔꯤ ꯇꯨ ꯊꯥꯎꯖꯟ ꯇ꯭ꯋꯦꯟꯇꯤꯒ ꯐꯣꯔ